ꯑꯩꯗꯨ ꯑꯁ ꯉꯁꯤ ꯐꯔꯛ ꯇꯥꯕꯩꯅꯤꯅꯦ ꯀꯃꯥꯏ ꯇꯧꯔꯒꯦ ꯃꯩꯗꯤ ꯎꯝ ꯑꯗꯨꯗꯤ ꯃꯦꯟ ꯔꯣꯠꯇꯩ ꯀꯌꯥꯝ ꯆꯪꯁꯟꯗꯧꯕ ꯑꯗꯨꯗꯤ ꯅꯪ ꯑꯗꯨ ꯐꯪꯉꯀꯥꯟꯗ ꯑꯩꯉꯣꯟꯗ ꯄꯥꯎ ꯐꯥꯎꯔꯛꯑꯣ ꯑꯩ ꯃꯥꯅ ꯍꯪꯅꯔꯤꯅ ꯑꯗꯨꯝ ꯇꯧ ꯂꯩꯔꯦꯅꯦ ꯑꯩꯗꯤ ꯃꯦꯟꯃꯥꯟꯗꯣ ꯇꯥꯗ꯭ꯔꯦꯅꯦ ꯑꯗꯨꯅꯅꯤ ꯑꯩ ꯅꯉꯣꯟꯗ ꯍꯥꯏꯔꯛꯏꯁꯦ ꯌꯥꯏꯌꯦ ꯑꯩꯁꯨ ꯍꯥꯏꯒꯠꯂꯛꯑꯣꯔꯥ ꯉꯁꯤꯗꯤ ꯉꯁꯤꯗꯤ ꯐꯔꯛ ꯇꯥꯔꯅꯤ ꯎꯝ ꯅꯪ ꯅꯪ ꯍꯧꯖꯤꯛ ꯀꯗꯥꯏ ꯖꯒꯥꯗ ꯂꯩꯔꯤꯕ ꯑꯣ ꯀꯥ ꯚꯔꯥ ꯑꯇꯣꯞꯄ ꯃꯐꯝꯗꯗꯤ ꯆꯪꯗ꯭ꯔꯦꯕ ꯌꯦꯡꯉꯨꯈꯤꯅꯤꯌꯦ ꯑꯩꯗꯤ ꯈꯔ ꯍꯣꯡꯕ ꯌꯥꯝ ꯇꯥꯡꯕ ꯅꯠꯇꯕ ꯑꯗꯒꯤ ꯃꯤ ꯃꯣꯏꯒꯤ ꯌꯨꯝꯕꯨ ꯑꯩꯈꯣꯏ ꯀꯥ ꯕꯔꯥ ꯃꯄꯨꯗꯨꯁꯨ ꯈꯔ ꯌꯦꯡꯕꯗ ꯃꯕꯨꯛ ꯐꯕ ꯃꯥꯟꯕꯗꯣ ꯑꯗꯨꯒꯨꯝꯕꯗꯣ ꯄꯥꯝꯃꯤꯅꯦ ꯁꯛ ꯇꯥꯛꯈꯠꯄꯗꯨꯗꯤ ꯄꯥꯝꯗꯦꯕ ꯀꯥ ꯕꯔꯥ ꯀꯌꯥꯝ ꯑꯣꯏꯕꯖꯥꯠꯅꯣ ꯑꯗꯨ ꯍꯌꯦꯡ ꯑꯦ ꯑꯗꯨꯗꯤ ꯌꯥꯝ ꯇꯥꯡꯉꯤꯅꯦ ꯈꯤꯇꯪ ꯍꯣꯡꯕ ꯍꯣꯡꯕꯗ ꯂꯩꯇ꯭ꯔꯕ ꯑꯣ ꯑꯗꯨꯗꯤ ꯑꯗꯨꯁꯨ ꯐꯩꯅꯦ ꯑꯗꯨꯁꯨ ꯐꯩꯌꯦꯕ ꯏꯁꯤꯡ ꯀꯩꯀꯩ ꯃꯩ ꯃꯣꯏꯅ ꯄꯨꯊꯣꯛꯑꯁꯨ ꯎꯝ ꯑꯗꯨꯗꯤ ꯑꯩꯈꯣꯏꯅ ꯄꯨꯗꯣꯏꯁꯦ ꯃꯣꯝꯄꯥꯛ ꯀꯣꯟ ꯂꯤꯛ ꯆꯥꯅꯕ ꯒ꯭ꯌꯥꯁꯀ ꯀꯩꯒ ꯄꯨ ꯇꯥꯔꯦ ꯑꯗꯨꯗꯤ ꯅꯪꯅ ꯀꯩꯅꯣ ꯄꯣꯔꯛꯑꯣ ꯂꯩꯌꯦ ꯑ ꯑꯗꯨ ꯄ꯭ꯔꯦꯁꯔ ꯀꯨꯀꯔ ꯄ꯭ꯔꯦꯁꯔ ꯀꯨꯀꯔꯗꯤ ꯃꯆꯥ ꯑꯗꯤ ꯂꯩ ꯑꯗꯨꯁꯨ ꯂꯤꯇꯔ ꯑꯍꯨꯝꯒꯤ ꯑꯗꯨꯨ ꯃꯆꯥ ꯑꯃꯗꯤ ꯅꯪ ꯂꯩꯔꯛꯑꯣ ꯌꯦꯟꯁꯥꯡ ꯊꯣꯡꯅꯕꯒꯤ ꯍꯣꯏ ꯌꯥꯏꯌꯦ ꯑꯗꯨ ꯑꯣꯏꯔꯁꯨ ꯌꯥꯏꯌꯦ ꯑ ꯑꯗꯨꯅ ꯐꯔꯦ ꯒꯦꯠ ꯅꯨꯡ ꯀꯔꯤ ꯀꯔꯤ ꯐꯖꯅ ꯄꯥꯟꯕ ꯅꯠꯇ꯭ꯔꯣ ꯕꯥꯠꯂꯨꯝ ꯇꯣꯏꯂꯦꯠꯀꯗꯤ ꯎꯝ ꯎꯝ ꯑꯣ ꯏꯁꯤꯡꯁꯨ ꯂꯩꯇꯔꯦ ꯍꯥꯏꯔꯒ ꯑꯗꯨꯝ ꯐꯠ ꯀꯧꯔꯛꯄꯗ ꯂꯥꯛꯄ ꯌꯥꯕ ꯂꯥꯛꯄ ꯌꯥꯕ ꯃꯐꯝꯅꯦꯕ ꯎꯝ ꯕꯖꯥꯔ ꯑꯗꯨꯝ ꯄꯣꯠ ꯆꯩ ꯌꯣꯟꯐꯝ ꯃꯌꯥ ꯅꯛꯑꯦꯕ ꯐꯔꯦ ꯑꯗꯨꯗꯤ ꯑꯗꯨꯝ ꯑꯗꯨ ꯃꯆꯤꯟꯁꯨ ꯑꯣꯏꯕ ꯑꯗꯨꯗꯤ ꯍꯣꯏ ꯎꯝ ꯇꯥꯔꯣꯕꯨ ꯌꯥꯒꯗ꯭ꯔꯥ ꯍꯧꯖꯤꯛ ꯌꯥꯝ ꯌꯥꯅꯗꯃꯤꯗ ꯌꯥꯅꯗꯧ ꯃꯥꯟꯈꯤꯗ꯭ꯔꯦ ꯃꯣꯏꯗꯤ ꯑꯍꯥꯏ ꯑꯍꯥꯏꯕ ꯍꯣꯏ ꯎꯝ ꯃꯆꯥ ꯎꯝ ꯃꯆꯥ ꯀꯩꯀꯩꯗꯤ ꯂꯩꯇꯕ ꯑ ꯍꯣꯏ ꯍꯣꯏ ꯑꯗꯨꯅꯅꯦ ꯑꯗꯨ ꯑꯗꯨꯗꯤ ꯏꯕꯥꯅꯤ ꯍꯌꯦꯡ ꯆꯠꯂꯒ ꯀꯩꯅꯣ ꯇꯧꯔꯁꯦ ꯎꯅꯔꯁꯦ ꯎꯝ ꯊꯝ ꯌꯥꯔꯕꯣ